ꯃꯅꯤꯄꯨꯔꯒꯤ ꯃꯍꯩꯔꯣꯏꯁꯤꯡꯅ ꯃꯣꯏꯅ ꯂꯥꯏꯔꯤꯛ ꯇꯝꯕ ꯃꯇꯝꯗ ꯑꯋꯥꯕ ꯍꯥꯏꯕꯗꯤ ꯑꯋꯥꯕ ꯀꯔꯤ ꯐꯦꯁ ꯇꯧꯒꯦ ꯍꯥꯏꯔꯒꯗꯤ ꯃꯣꯏꯒꯤ ꯈꯨꯡꯒꯪꯗ ꯂꯩꯕ ꯁꯥꯇ꯭ꯔꯒꯩ ꯃꯍꯩꯔꯣꯏꯒꯩꯁꯤꯗꯤ ꯃꯣꯏꯅ ꯑꯐꯕ ꯃꯍꯩꯁꯪ ꯊꯤꯔꯛꯄ ꯃꯇꯝꯗ ꯑꯩꯈꯣꯏ ꯏꯝꯐꯥꯜ ꯑꯦꯔꯤꯌꯥꯖꯤꯗ ꯂꯩ ꯍꯥꯏꯕꯗꯤ ꯁꯍꯔꯒꯤ ꯖꯒꯥꯖꯤꯗ ꯂꯩꯕꯅꯤꯅ ꯃꯣꯏꯖꯦ ꯁꯍꯔ ꯇꯥꯅ ꯂꯥꯛꯅꯕ ꯍꯣꯠꯅꯕꯗ ꯃꯣꯏꯖꯦ ꯑꯋꯥꯕ ꯑꯃ ꯑꯣꯏ ꯑꯗꯨꯅ ꯑꯅꯝꯕꯅ ꯀꯩꯗꯧꯒꯦ ꯍꯥꯏꯃ ꯃꯇꯝꯗ ꯕꯔꯥꯗ ꯂꯩꯕ ꯈꯣꯠꯄ ꯑꯃ ꯇꯧꯔꯒ ꯈꯣꯠꯂꯒ ꯃꯣꯏꯖꯦ ꯃꯍꯩ ꯇꯃꯤ ꯁꯤꯒꯤ ꯕꯔꯥꯗ ꯂꯩꯕ ꯍꯥꯏꯕꯁꯤꯗꯤ ꯃꯣꯏꯗ ꯍꯦꯟꯅ ꯄꯩꯁꯥ ꯍꯦꯟꯅ ꯆꯠꯄ ꯈꯣꯠꯄ ꯍꯥꯏꯕꯗꯣ ꯇꯧꯋꯤ ꯁꯤꯒꯤ ꯄꯣꯠꯁꯦ ꯑꯈꯣꯏꯒꯤ ꯈꯨꯡꯒꯪꯗꯁꯨ ꯃꯍꯩꯁꯪ ꯑꯐ ꯑꯐꯕ ꯑꯣꯏꯅ ꯊꯝꯃꯒꯗꯤ ꯃꯣꯏ ꯁꯤꯒꯤ ꯑꯋꯥꯕꯖꯦ ꯈꯔ ꯀꯣꯛꯀꯗ꯭ꯔꯥ ꯑꯅ ꯈꯜꯂꯤ ꯑꯗꯨꯗꯪꯁꯨ ꯅꯠꯇꯅ ꯄꯩꯁꯥ ꯄꯥꯏꯕ ꯃꯤ ꯈꯔ ꯄꯩꯁꯥ ꯄꯥꯏꯗꯕ ꯃꯤ ꯈꯔꯗ ꯑꯋꯥꯕ ꯀꯩ ꯀꯩ ꯐꯦꯁ ꯇꯧꯒꯦ ꯍꯥꯏꯔꯒꯗꯤ ꯄꯩꯁꯥ ꯄꯥꯏꯕ ꯃꯤꯒꯩꯗꯗꯤ ꯑꯣꯄꯣꯔꯆꯨꯅꯤꯇꯤ ꯃ꯭ꯌꯥꯝ ꯑꯃ ꯂꯣꯏꯟꯃꯛ ꯐꯪꯕ ꯉꯃꯤ ꯑꯗꯨꯕꯨ ꯄꯩꯁꯥ ꯄꯥꯏꯗꯕ ꯃꯤꯑꯣꯏ ꯑꯃꯗꯗꯤ ꯑꯩꯈꯣꯏꯒꯤ ꯀꯣꯆꯤꯡ ꯑꯃ ꯇꯝꯒꯦ ꯍꯥꯏꯔꯣ ꯑꯣꯔ ꯁ꯭ꯀꯨꯜ ꯑꯐꯕ ꯃ ꯇꯝꯒꯦ ꯍꯥꯏꯔꯣ ꯃꯣꯏꯅ ꯐꯤ ꯊꯤꯒꯗꯕ ꯃ꯭ꯌꯥꯝ ꯑꯃ ꯑꯗꯨ ꯃꯣꯏꯅ ꯉꯝꯗꯕꯒꯤ ꯃꯇꯨꯡ ꯏꯟꯅ ꯃꯣꯏꯖꯦ ꯑꯐꯕ ꯁ꯭ꯀꯨꯜ ꯇꯝꯕ ꯉꯝꯗꯕ ꯑꯣꯏꯒꯜꯂꯤ ꯑꯐꯕ ꯁ꯭ꯀꯨꯜ ꯇꯝꯗ꯭ꯔꯒꯗꯤ ꯃꯣꯏꯁꯤꯁꯨ ꯈ꯭ꯋꯥꯏꯗꯒꯤ ꯑꯐꯕ ꯑꯣꯖꯥ ꯍꯥꯏꯗꯣ ꯐꯪꯗꯦ ꯑꯗꯨꯗꯨꯒꯤ ꯑꯗꯨꯅ ꯑꯗꯨꯗꯨꯅ ꯃꯣꯏꯖꯦ ꯌꯥꯝꯅ ꯑꯋꯥꯕ ꯑꯃ ꯐꯦꯁ ꯇꯧꯋꯦ ꯁꯤꯒꯤ ꯃꯇꯥꯡꯁꯤꯗ